ꯑꯩꯍꯥꯛꯀꯤ ꯍꯩꯀꯣꯜꯗ ꯊꯥꯈꯤꯕ ꯄꯥꯝꯕꯤ ꯑꯗꯨ ꯁꯥꯠꯇꯣꯔꯛꯄ ꯁꯥꯠꯇꯣꯔꯛꯄ ꯑꯗꯨ ꯎꯕ ꯃꯇꯝꯗ ꯑꯗꯨꯛꯀꯤ ꯃꯇꯤꯛ ꯄꯦꯟꯖꯩ ꯑꯗꯨꯛꯀꯤ ꯃꯇꯤꯛ ꯄꯨꯛꯅꯤꯡ ꯍꯨꯖꯩ ꯃꯔꯝꯗꯤ ꯑꯩꯍꯥꯛꯅ ꯊꯥꯅꯕ ꯍꯣꯠꯅꯔꯛꯄꯗ ꯍꯥꯏꯔꯤꯕ ꯁꯥꯠꯇꯣꯔꯛꯅꯕ ꯍꯣꯠꯅꯔꯛꯄ ꯃꯇꯝꯗ ꯃꯆꯥ ꯑꯣꯏꯅ ꯄꯤꯛꯇ꯭ꯔꯨ ꯄꯤꯛꯅ ꯑꯥ ꯂꯩꯍꯥꯎꯗꯒꯤ ꯍꯧꯔꯒ ꯁꯦꯝꯒꯠꯂꯛꯄ ꯃꯇꯝꯗ ꯆꯪꯈꯤꯕ ꯃꯇꯝ ꯃꯗꯨꯗ ꯑꯩꯍꯥꯛꯅ ꯍꯣꯠꯅꯖꯈꯤꯕ ꯑꯩꯍꯥꯛꯅ ꯇꯤꯡꯈꯤꯕ ꯄꯥꯡꯒꯜ ꯑꯩꯍꯥꯛꯅ ꯃꯥꯡꯈꯤꯕ ꯃꯇꯝ ꯑꯗꯨ ꯆꯥꯎꯔꯛꯂꯕ ꯃꯇꯨꯡꯗ ꯃꯍꯩ ꯄꯥꯜꯂꯛꯇ꯭ꯔꯤꯉꯩ ꯃꯍꯩ ꯑꯣꯏꯔꯛꯇ꯭ꯔꯤꯉꯩꯒꯤ ꯃꯍꯩ ꯄꯥꯂꯛꯅꯕꯒꯤꯗꯃꯛꯇ ꯁꯥꯠꯇꯣꯔꯛꯂꯤꯕ ꯅꯠꯇ꯭ꯔꯒ ꯃꯄꯣꯠ ꯑꯗꯨꯒꯤ ꯂꯩ ꯑꯗꯨ ꯁꯥꯠꯇꯣꯔꯛꯄ ꯑꯗꯨ ꯎꯕ ꯃꯇꯝꯗ ꯑꯗꯨꯛꯀꯤ ꯃꯇꯤꯛ ꯄꯨꯛꯅꯤꯡ ꯄꯦꯟꯖꯩ ꯃꯗꯨ ꯎꯕ ꯃꯇꯝꯗ ꯉꯥꯏꯍꯥꯛꯇ ꯑꯣꯏꯔꯕꯁꯨ ꯄꯨꯛꯅꯤꯡ ꯑꯁꯦ ꯁꯥꯟꯇꯤ ꯐꯪꯖꯩ ꯃꯗꯨꯇ ꯅꯠꯇꯅ ꯄꯣꯠ ꯑꯗꯨ ꯍꯩꯀꯣꯜꯗ ꯍꯧꯔꯤꯕ ꯎꯍꯩꯗꯨ ꯅꯠꯇ꯭ꯔꯒ ꯃꯅꯥ ꯃꯁꯤꯡ ꯅꯠꯇ꯭ꯔꯒ ꯂꯩ ꯑꯗꯨ ꯎꯕ ꯃꯇꯝꯗ ꯄꯨꯛꯅꯤꯡ ꯍꯨꯕꯇ ꯅꯠꯇꯅ ꯃꯐꯝ ꯑꯗꯨꯕꯨ ꯂꯨꯕ ꯅꯥꯟꯕꯁꯨ ꯑꯣꯏꯍꯟꯂꯤ ꯃꯁꯤꯅ ꯃꯔꯝ ꯑꯣꯏꯔꯒ ꯑꯩꯍꯥꯛꯀꯤ ꯑꯀꯣꯏꯕꯗ ꯑꯁꯦꯡꯕ ꯅꯨꯡꯁꯤꯠꯁꯨ ꯐꯪꯉꯤ